ꯑꯩꯅ ꯑꯁꯣꯝꯗ ꯍꯧꯖꯤꯛ ꯍꯧꯗꯣꯛꯄ ꯄꯥꯝꯃꯤꯕ ꯀꯔꯕꯥꯔ ꯑꯅꯧꯕ ꯑꯁꯤ ꯋꯥꯛꯁꯣꯞꯅꯤ ꯋꯥꯛꯁꯣꯞ ꯍꯥꯏꯕꯁꯤ ꯑꯩꯈꯣꯏꯒꯤ ꯒꯥꯔꯤ ꯌꯥꯔꯛꯇꯕ ꯃꯇꯝꯗ ꯁꯦꯝꯅꯕ ꯃꯐꯝꯅꯤ ꯑꯩꯈꯣꯏꯗꯤ ꯈꯨꯡꯒꯪꯗ ꯂꯩꯕꯅꯤꯅ ꯒꯥꯔꯤ ꯍꯥꯏꯕꯁꯤ ꯆꯠꯊꯣꯛ ꯆꯠꯁꯤꯟꯗ ꯁꯤꯖꯤꯟꯅꯗꯕ ꯌꯥꯗ꯭ꯔꯕ ꯄꯣꯠ ꯄꯣꯁꯛ ꯑꯃ ꯑꯣꯏꯔꯦ ꯑꯗꯨꯅ ꯋꯥꯛꯁꯣꯞ ꯑꯁꯤ ꯂꯩꯕ ꯇꯥꯔꯒꯗꯤ ꯑꯩꯈꯣꯏꯒꯤ ꯌꯥꯗꯕ ꯒꯥꯔꯤꯁꯤꯡ ꯑꯗꯒꯤ ꯈꯨꯡꯒꯪꯒꯤ ꯑꯣꯏꯅ ꯗꯔꯀꯥꯔ ꯌꯥꯝꯅ ꯑꯣꯏ ꯑꯗꯨꯅ ꯑꯩꯅ ꯋꯥꯛꯁꯣꯞ ꯑꯁꯤ ꯍꯥꯡꯗꯣꯛꯄ ꯌꯥꯝꯅ ꯄꯥꯝꯃꯤ